ꯑꯩꯈꯣꯏ ꯁꯨꯇꯤ ꯂꯩꯕ ꯃꯇꯝꯗ ꯑꯩꯈꯣꯏ ꯏꯃꯨꯡ ꯃꯅꯨꯡꯒ ꯑꯩꯈꯣꯏ ꯇꯥꯟꯅꯔꯒ ꯑꯩꯈꯣꯏ ꯀꯣꯏꯕ ꯆꯠꯂꯤ ꯑꯩꯈꯣꯏꯅ ꯀꯣꯏꯕ ꯆꯠꯄ ꯃꯇꯝ ꯍꯥꯏꯕꯁꯤꯗꯤ ꯑꯩꯈꯣꯏ ꯁꯨꯇꯤ ꯂꯩꯕ ꯃꯇꯝꯗ ꯑꯩꯈꯣꯏ ꯀꯣꯏꯕ ꯑꯩꯈꯣꯏꯅ ꯀꯣꯏꯕ ꯆꯠꯄ ꯃꯇꯝꯗ ꯏꯃꯨꯡ ꯃꯅꯨꯡꯁꯤꯡꯒ ꯀꯣꯏꯕ ꯌꯥꯝ ꯇꯣꯏꯅ ꯆꯠꯂꯤ ꯑꯩꯈꯣꯏ ꯀꯔꯝꯀꯥꯟꯗ ꯀꯣꯏꯕ ꯆꯠꯂꯦ ꯍꯥꯏꯕꯗꯤ ꯁꯨꯇꯤ ꯂꯩꯕ ꯃꯇꯝꯗ ꯑꯩꯈꯣꯏ ꯌꯥꯝ ꯇꯣꯏꯅ ꯆꯠꯀꯜꯂꯤ ꯏꯃꯨꯡ ꯃꯅꯨꯡꯁꯤꯡꯒ ꯑꯩꯈꯣꯏ ꯀꯣꯏꯕ ꯆꯠꯂꯤ ꯑꯗꯨ ꯑꯩꯈꯣꯏꯅ ꯀꯣꯏꯕ ꯆꯠꯄ ꯃꯐꯝꯗꯨꯗꯤ ꯂꯣꯛꯇꯥꯛꯅꯤ ꯂꯣꯛꯇꯥꯛꯇ ꯑꯩꯈꯣꯏ ꯏꯃꯨꯡ ꯃꯅꯨꯡꯁꯤꯡꯒ ꯅꯨꯡꯉꯥꯏꯅ ꯀꯣꯏꯕ ꯌꯥꯝꯅ ꯆꯠꯂꯤ ꯏꯃꯨꯡ ꯃꯅꯨꯡꯁꯤꯡꯒ ꯀꯣꯏꯕ ꯆꯠꯄꯗꯣ ꯌꯥꯝꯅ ꯅꯨꯡꯉꯥꯏ ꯃꯐꯝꯗꯨꯗ ꯌꯧꯔꯁꯨ ꯌꯥꯝꯅ ꯅꯨꯡꯉꯥꯏꯖꯩ ꯁꯨꯇꯤ ꯂꯩꯕ ꯃꯇꯝꯗ ꯑꯩꯈꯣꯏ ꯏꯃꯨꯡ ꯃꯅꯨꯡꯁꯤꯡꯒ ꯐꯦꯃꯤꯂꯤ ꯃꯦꯝꯕꯔꯁꯤꯡꯒ ꯄꯨꯟꯅ ꯄꯨꯟꯅ ꯀꯣꯏꯕ ꯆꯠꯃꯤꯟꯅꯩ ꯁꯨꯇꯤ ꯂꯩꯕ ꯃꯇꯝꯗ ꯑꯩꯈꯣꯏ ꯀꯣꯏꯕ ꯅꯨꯡꯉꯥꯏꯅ ꯆꯠꯂꯤ ꯁꯨꯇꯤ ꯂꯩꯕ ꯃꯇꯝꯗꯁꯨ ꯑꯩꯈꯣꯏ ꯌꯥꯝꯅ ꯍꯔꯥꯎꯋꯤ ꯀꯣꯏꯕ ꯆꯠꯀꯅꯤ ꯍꯌꯦꯡꯗꯤ ꯐꯦꯃꯤꯂꯤꯒ ꯀꯣꯏꯕ ꯆꯠꯂꯅꯤ ꯍꯥꯏꯅ ꯑꯩꯈꯣꯏ ꯅꯨꯡꯉꯥꯏꯖꯩ ꯏꯁꯥꯗ ꯌꯥꯝꯅ ꯍꯔꯥꯎꯋꯤ ꯁꯨꯇꯤ ꯂꯩꯇ꯭ꯔꯗꯤ ꯑꯩꯈꯣꯏ ꯏꯃꯨꯡ ꯃꯅꯨꯡꯁꯤꯡꯒ ꯑꯩꯈꯣꯏ ꯀꯣꯏꯕ ꯁꯨꯡꯆꯠ ꯆꯠꯇꯦ ꯑꯗꯨꯝ ꯌꯨꯝꯗ ꯌꯥꯝꯅ ꯅꯨꯡꯉꯥꯏꯅ ꯑꯗꯨꯝ ꯄꯣꯊꯥꯔꯒ ꯂꯩ ꯁ꯭ꯀꯨꯜ ꯁꯨꯇꯤ ꯂꯩꯕ ꯃꯇꯝꯗꯗꯤ ꯑꯩꯈꯣꯏ ꯏꯃꯨꯡ ꯃꯅꯨꯡꯁꯤꯡꯒ ꯑꯩꯈꯣꯏ ꯃꯐꯝꯗꯨꯗ ꯑꯗꯨꯝ ꯀꯣꯏꯕ ꯆꯠꯂꯤ ꯃꯐꯝꯗꯨꯗ ꯑꯩꯈꯣꯏꯅ ꯀꯣꯏꯕ ꯆꯠꯄ ꯃꯐꯝꯗꯨꯗꯤ ꯂꯣꯛꯇꯥꯛꯇꯅꯤ ꯂꯣꯛꯇꯥꯛꯇ ꯑꯩꯈꯣꯏ ꯀꯣꯏꯕ ꯆꯠꯄꯗꯨꯗꯤ ꯌꯥꯝꯅ ꯅꯨꯡꯉꯥꯏ ꯏꯃꯨꯡ ꯃꯅꯨꯡꯒ ꯄꯨꯟꯅ ꯄꯨꯟꯅ ꯆꯠꯄꯗꯣ ꯌꯥꯝꯅ ꯅꯨꯡꯉꯥꯏꯖꯩ ꯁꯨꯇꯤ ꯂꯩꯕ ꯃꯇꯝꯗ ꯑꯗꯨꯝ ꯆꯠꯂꯤ ꯁꯨꯇꯤ ꯂꯩꯇ꯭ꯔꯗꯤ ꯑꯩꯈꯣꯏ ꯀꯣꯏꯕ ꯁꯨꯡꯆꯠ ꯆꯠꯇ꯭ꯔꯦ ꯁꯨꯇꯤ ꯂꯩꯕ ꯀꯥꯟꯗ ꯈꯛꯇ ꯑꯩꯈꯣꯏ ꯀꯣꯏꯕ ꯆꯠꯂꯤ